ꯄꯤꯛꯆꯔ ꯅꯝꯅꯕ ꯑꯩꯅ ꯃꯐꯝ ꯑꯃꯗ ꯆꯠꯈ꯭ꯔꯦ ꯃꯐꯝ ꯑꯗꯨꯗꯤ ꯑꯩꯈꯣꯏꯅ ꯂꯩꯔꯤꯕ ꯃꯐꯝ ꯑꯁꯤꯗꯅꯤ ꯎꯈ꯭ꯔꯨꯜ ꯗꯤꯁꯇ꯭ꯔꯤꯛꯀꯤ ꯁꯤꯔꯣꯏ ꯍꯤꯜ ꯁꯤꯔꯣꯏ ꯂꯤꯂꯤ ꯍꯥꯏꯔꯤꯕ ꯂꯩ ꯑꯗꯨ

ꯁꯤꯀꯤꯝ ꯁꯤꯀꯤꯝ ꯍꯥꯏꯔꯤꯕ ꯂꯝ ꯑꯁꯤ ꯌꯥꯝꯅ ꯁꯤꯅꯔꯤ ꯐꯖꯕ ꯃꯐꯝ ꯑꯃ ꯑꯣꯏꯕꯒꯤꯅꯦ ꯃꯅꯥꯂꯤ ꯃꯅꯥꯂꯤ ꯍꯥꯏꯔꯤꯕ ꯂꯝ ꯑꯁꯤ ꯋꯤꯟꯇꯔ ꯑꯣꯏꯔꯛꯄ ꯃꯇꯝꯗ ꯌꯥꯝꯅ ꯐꯖꯕ ꯃꯐꯝ ꯑꯃ ꯎꯟ ꯇꯥꯔꯒ ꯑꯣꯏ ꯑꯗꯨꯅꯅꯦ ꯑꯍꯨꯝ ꯁꯨꯕꯗ ꯂꯗꯥꯛ ꯂꯗꯥꯛ ꯍꯥꯏꯔꯤꯕ ꯃꯐꯝ ꯑꯁꯤ ꯌꯥꯝꯅ ꯋꯥꯡꯉꯕ ꯍꯥꯏꯌꯦꯁ ꯃꯥꯎꯟꯇꯦꯟ ꯑꯃ ꯑꯣꯏꯗꯨꯅ ꯃꯈꯥꯗ ꯒꯤ ꯕꯤꯌꯨꯗꯨ ꯃꯊꯛꯇꯒꯤ ꯀꯥꯔꯒ ꯂꯧꯅꯤꯡꯕ ꯄꯥꯝꯕꯒꯤꯅꯤ ꯃꯉꯥ ꯁꯨꯕꯗ ꯀꯥꯁꯃꯤꯔ ꯀꯥꯁꯃꯤꯔ ꯍꯥꯏꯔꯤꯕ ꯂꯝ ꯑꯁꯤ ꯃꯇꯥꯏꯗ ꯁꯣꯔꯣꯛꯀꯤ ꯃꯇꯥꯏꯗ ꯂꯝꯕꯤꯗ ꯁ꯭ꯅꯣ ꯌꯥꯝꯅ ꯇꯥꯏ ꯁꯤꯅꯔꯤꯁꯨ ꯌꯥꯝꯅ ꯐꯖꯩ ꯑꯗꯨꯅ ꯑꯩꯅ ꯆꯠꯄ ꯄꯥꯝꯂꯤꯕꯅꯤ